ꯍꯜꯂꯣ ꯐꯣꯟ ꯇꯧꯕꯤꯔꯛꯏꯁꯤ ꯀꯅꯥ ꯑꯣꯏꯔꯕꯅꯣ ꯁꯤꯒꯤ ꯅꯝꯕꯔꯁꯤꯗꯒꯤ ꯅꯤꯌꯨ ꯂꯥꯏꯠ ꯏꯁꯇꯣꯔꯒꯤ ꯑꯩꯈꯣꯏꯒꯤ ꯁꯤꯗ ꯃꯤꯁ ꯀꯣꯜ ꯂꯩꯔꯝꯕ ꯑꯣ ꯑꯗꯨꯝ ꯕꯨꯛ ꯄꯦꯟꯁꯤꯜ ꯀꯣꯂꯝ ꯂꯩꯕꯀꯥꯟꯗ ꯑꯗꯨꯝ ꯗꯖꯟ ꯑꯣꯏꯅ ꯂꯧꯔꯗꯤ ꯑꯗꯨ ꯑꯩꯈꯣꯏ ꯗꯤꯁꯀꯥꯎꯟ ꯈꯔ ꯑꯗꯨꯝ ꯊꯝꯃꯤ ꯍꯥꯏꯗꯤ ꯕꯨꯛ ꯇꯔꯥ ꯄꯤꯕ ꯂꯧꯕ ꯃꯇꯝꯗ ꯗꯖꯟ ꯑꯣꯏꯅ ꯂꯧꯕ ꯃꯇꯝꯗ ꯇꯔꯥ ꯄꯤꯕ ꯑꯃ ꯑꯗꯨꯝ ꯍꯥꯞꯄꯦ ꯑꯗꯨꯒ ꯃꯃꯟ ꯈꯔ ꯌꯥꯝꯕ ꯂꯧꯔꯁꯨ ꯑꯩꯈꯣꯏꯅ ꯑꯗꯨꯝ ꯌꯦꯡꯉꯒ ꯑꯗꯨꯝ ꯗꯤꯁꯀꯥꯎꯟ ꯑꯗꯨꯝ ꯄꯤꯖꯩ ꯑꯣ ꯑꯗꯨꯝ ꯈ꯭ꯋꯥꯏꯗꯩ ꯌꯥꯝꯗꯕ ꯍꯥꯏꯔꯒꯗꯤ ꯇꯔꯥ ꯄꯤꯕꯀꯣ ꯑꯗꯨꯒ ꯑꯗꯨꯝ ꯀꯨꯟ ꯄꯤꯕꯁꯨ ꯂꯩ ꯀꯨꯟꯊ꯭ꯔꯥ ꯄꯤꯕꯁꯨ ꯑꯗꯨꯒ ꯌꯥꯡꯈꯩ ꯄꯤꯕꯒꯨꯝꯕꯁꯨ ꯑꯗꯨꯝ ꯂꯩ ꯑꯄꯥꯝꯕ ꯑꯗꯨꯝ ꯈꯜꯂ ꯌꯥꯅꯤ ꯑꯗꯨꯝ ꯑꯄꯥꯝꯕ ꯑꯗꯨꯝ ꯍꯥꯏꯕꯤꯔꯛꯄ ꯌꯥꯒꯅꯤ ꯄꯦꯟꯁꯤꯜ ꯂꯩ ꯄꯦꯟꯁꯤꯜ ꯕꯣꯛꯁ ꯑꯃꯗ ꯂꯨꯄꯥ ꯌꯥꯡꯈꯩ ꯄꯤꯌꯦꯀꯣ ꯑꯗꯣ ꯑꯗꯨꯝ ꯑꯩꯈꯣꯏꯅ ꯑꯗꯨꯝ ꯈꯔ ꯌꯦꯡꯉꯒ ꯅꯣꯏꯒꯤ ꯑꯗꯨꯝ ꯌꯦꯡꯉꯒ ꯑꯗꯨꯝ ꯂꯧꯕ ꯌꯥꯒꯅꯤ ꯀꯣꯂꯣꯝꯁꯨ ꯄꯦꯛꯀꯦꯠ ꯑꯣꯏꯅ ꯂꯧꯔꯗꯤ ꯑꯗꯨꯝ ꯗꯤꯁꯀꯥꯎꯟ ꯑꯗꯨꯝ ꯂꯩ ꯀꯥꯟꯅꯕ ꯑꯗꯨꯝ ꯂꯧ ꯌꯥꯅꯤ ꯑꯪ ꯐꯪꯅꯤ ꯑꯗꯨꯝ ꯍꯥꯏꯗꯤ ꯂꯥꯏꯔꯤꯛꯀꯤ ꯀꯔꯤꯒꯤ ꯁꯤꯖꯟꯅꯅꯕ ꯂꯥꯏꯔꯤꯛ ꯂꯥꯏꯁꯨꯁꯨ ꯑꯗꯨꯝ ꯐꯪꯉꯤꯀꯣ ꯑꯗꯨꯒ ꯕꯨꯛ ꯀꯣꯂꯣꯝꯁꯨ ꯑꯗꯨꯝ ꯅꯣꯏꯅ ꯃꯥꯔꯀꯔꯒꯁꯨ ꯑꯗꯨꯝ ꯂꯣꯏꯅ ꯐꯪꯉꯤ ꯑꯪ ꯀ꯭ꯔꯤꯌꯦꯠ ꯄꯦꯄꯔꯒꯨꯝꯕꯁꯨ ꯑꯗꯨꯝ ꯂꯩ ꯃꯈꯟ ꯁꯨꯅ ꯑꯗꯨꯝ ꯂꯥꯏꯔꯤꯛꯀꯤ ꯇꯝꯕ ꯈꯣꯠꯄꯒꯤꯗ ꯑꯗꯨꯝ ꯆꯪꯕ ꯄꯣꯠꯂꯝꯁꯤꯡ ꯑꯗꯨꯝ ꯃꯈꯟꯁꯨꯅ ꯑꯗꯨꯝ ꯐꯪꯉꯤ ꯍꯥꯏꯇꯥꯔꯦ

ꯍꯣꯏ ꯃꯌꯥꯝꯗꯒꯤ ꯍꯣꯏ ꯆꯤꯜꯗ꯭ꯔꯦꯟ ꯍꯣꯝꯅꯦ ꯍꯥꯏꯔꯃꯤꯅ ꯑꯩꯁꯨ ꯑꯗꯨꯝ ꯈꯔ ꯌꯦꯡꯖꯒꯦꯀꯣ ꯃꯌꯥꯝꯗ ꯇꯥꯕꯗꯒꯤ ꯍꯦꯟꯅ ꯑꯗꯨꯝ ꯑꯩꯁꯨ ꯑꯗꯨꯝ ꯑꯉꯝꯕ ꯃꯇꯦꯡ ꯑꯗꯨꯝ ꯗꯤꯁꯀꯥꯎꯟꯗꯨ ꯃꯌꯥꯝꯗꯒꯤ ꯍꯦꯟꯅ ꯈꯔ ꯇꯥꯅ ꯑꯗꯨꯝ ꯄꯤꯖꯒꯦ ꯌꯥꯅꯤꯌꯦ ꯑꯪ ꯕꯖꯥꯔ ꯃꯌꯥꯏꯗ ꯑꯣꯏꯗꯣꯏꯅꯦ ꯑꯗꯨ ꯑꯗꯨꯝ ꯅꯤꯌꯨ ꯂꯥꯏꯠ ꯁꯇꯦꯁꯟꯅꯔꯤ ꯊꯥꯔꯒ ꯑꯗꯨꯝ ꯂꯩꯕꯅꯦ ꯆꯥꯎꯅ ꯊꯥꯔꯒ ꯑꯗꯨꯗ ꯑꯗꯨꯝ ꯈꯪꯅꯤꯌꯦ

ꯍꯣꯏ ꯑꯗꯨꯝ ꯍꯧꯖꯤꯛ ꯗꯦꯂꯤꯚꯔꯤ ꯁꯔꯚꯤꯁꯇꯣ ꯑꯗꯨꯝ ꯈꯔ ꯆꯠꯂꯦ ꯑꯗꯣ ꯗꯦꯂꯤꯚꯔꯤ ꯁꯔꯚꯤꯁꯇꯨꯁꯨ ꯑꯗꯨꯝ ꯌꯧꯍꯜꯂꯛꯄ ꯌꯥꯅꯤ ꯅꯣꯏ ꯍꯣꯝꯁꯦ ꯀꯔꯥꯏꯋꯥꯏꯗ ꯑꯣꯏꯔꯕꯅꯣ ꯑꯦꯗ꯭ꯔꯦꯁꯁꯦ ꯀꯛꯆꯤꯡꯗꯒꯤ ꯌꯥꯝ ꯂꯥꯞꯈ꯭ꯔꯒꯅ ꯑꯃꯨꯛ ꯑꯩꯈꯣꯏ ꯗꯦꯂꯤꯚꯔꯤ ꯌꯧꯗꯦꯕ ꯑꯣ ꯍꯣ ꯍꯣꯏ ꯑꯗꯨꯑꯣꯏꯗꯤ ꯑꯗꯨ ꯐꯥꯎꯕꯗꯤ ꯅꯛꯄꯅꯤꯅ ꯑꯗꯨꯝ ꯀꯛꯆꯤꯡꯒ ꯅꯛꯅꯔꯃꯤꯅ ꯑꯗꯨꯝ ꯌꯧꯔꯛꯄ ꯌꯥꯅꯤ ꯑꯩꯈꯣꯏ ꯑꯗꯨꯝ ꯃꯤ ꯊꯥꯖꯔꯛꯀꯦ ꯑꯗꯨꯝ ꯑꯄꯥꯝꯕ ꯄꯣꯠꯉꯩꯗꯣ ꯑꯗꯨꯝ ꯌꯧꯍꯟꯖꯔꯛꯀꯦ ꯑꯣ ꯍꯣꯏ ꯑꯩꯈꯣꯏ ꯍꯣꯔꯦꯟ ꯅꯨꯡꯊꯤꯟ ꯄꯨꯡ ꯑꯅꯤ ꯑꯗꯨꯋꯥꯏꯒꯨꯝꯕꯗ ꯑꯗꯨꯝ ꯌꯧꯍꯟꯖꯔꯛꯑꯒꯦ ꯑꯗꯨꯝ ꯗꯦꯂꯤꯚꯔ ꯇꯧꯖꯔꯛꯑꯒꯦ ꯎꯝ ꯑꯧ ꯍꯣꯏ ꯍꯣꯏ ꯍꯣꯏ ꯊꯝꯖꯔꯒꯦ